ꯑꯩꯅ ꯈ꯭ꯋꯥꯏꯗꯒꯤ ꯊꯥꯖꯕ ꯕ꯭ꯔꯥꯟ ꯍꯥꯏꯇꯔꯒꯗꯤ ꯂꯦꯞꯇꯣꯞꯀꯤ ꯑꯦꯁꯔꯒꯤ ꯕ꯭ꯔꯥꯟꯅꯤ ꯑꯦꯁꯔꯗꯤ ꯌꯨ ꯑꯦꯁ ꯀꯣꯂꯥꯕꯣꯔꯦꯁꯟꯅꯤ ꯑꯗꯨꯅ ꯑꯩꯅ ꯂꯥꯁ ꯇꯥꯏꯝ ꯁꯤꯖꯤꯟꯅꯈꯤꯕ ꯂꯦꯞꯇꯣꯞ ꯑꯦꯁꯔꯒꯤ ꯕ꯭ꯔꯥꯟ ꯑꯃ ꯂꯩ ꯑꯃꯨꯛ ꯐꯥꯎꯕ ꯂꯩꯔꯛꯄꯗꯒꯤ ꯔꯤꯄꯦꯔꯤꯡ ꯇꯧꯈꯤꯗꯕ ꯌꯥꯝ ꯁꯥꯡꯅ ꯃꯇꯝ ꯁꯥꯡꯅ ꯀꯨꯏꯅ ꯁꯤꯖꯤꯟꯅꯔ ꯃꯇꯨꯡꯗ ꯑꯩꯒꯤ ꯈꯨꯠꯇꯒꯤ ꯀꯔꯤ ꯍꯥꯏꯅꯤ ꯏꯁꯂꯤꯞ ꯑꯣꯐ ꯍꯥꯏꯒꯗ꯭ꯔ ꯈꯨꯠꯇꯤ ꯅꯥꯟꯊꯣꯛꯇꯅ ꯅꯥꯟꯗꯔꯒ ꯃꯈꯥꯗ ꯇꯥꯔꯒ ꯑꯗꯨꯃꯥꯏꯅ ꯗꯤꯁꯄ꯭ꯂꯦ ꯀꯥꯏꯈꯤꯕ ꯌꯥꯝ ꯁꯥꯡꯅ ꯃꯇꯝ ꯀꯨꯏꯅ ꯔꯤꯄꯦꯔꯤꯡ ꯌꯥꯎꯗꯅ ꯈ꯭ꯋꯥꯏꯗꯒꯤ ꯁꯥꯡꯅ ꯁꯤꯖꯤꯟꯅꯈꯤꯕ ꯂꯦꯞꯇꯣꯞ ꯍꯥꯏꯔꯒꯗꯤ ꯑꯩꯅ ꯇ꯭ꯔꯁ ꯋꯥꯔꯠ ꯑꯣꯏꯕ ꯍꯥꯏꯔꯒꯗꯤ ꯑꯦꯁꯔꯒꯤ ꯕ꯭ꯔꯥꯟꯁꯤꯅꯤ